ꯁꯤꯖꯦ ꯐ꯭ꯂꯤꯞꯀꯥꯔꯠꯀꯤ ꯍꯦꯜꯞꯂꯥꯏꯟ ꯅꯝꯕꯔ ꯅꯠꯇ꯭ꯔꯥ ꯑꯩꯖꯦ ꯇꯦꯟ ꯗꯦꯖꯃꯨꯛꯀꯤ ꯃꯃꯥꯡꯗꯒꯤ ꯁ꯭ꯃꯥꯔꯠ ꯋꯥꯆ ꯑꯃ ꯀꯛꯄꯅꯦ ꯑꯗꯨ ꯍꯥꯏꯔꯤꯕ ꯁ꯭ꯃꯥꯔꯠ ꯋꯥꯆꯇꯨ ꯑꯩ ꯇꯨ ꯗꯦꯖꯀꯤ ꯃꯃꯥꯡꯗ ꯑꯩꯉꯣꯟꯗ ꯗꯦꯂꯤꯕꯔ ꯇꯧꯔꯝꯃꯦ ꯑꯗꯨꯒꯤ ꯁ꯭ꯃꯥꯔꯠ ꯋꯥꯆꯇꯨꯏ ꯃꯃꯥꯡꯗ ꯑꯩ ꯐꯤꯗꯕꯦꯛ ꯈꯔ ꯄꯤꯌꯨ ꯍꯥꯏꯖꯔꯒꯗꯤ ꯍꯣꯏ ꯏꯂꯦꯛꯇ꯭ꯔꯣꯅꯤꯛꯁꯀꯤ ꯄ꯭ꯔꯗꯛꯅꯤ ꯍꯥꯏꯕꯗꯤ ꯉꯝꯗꯦ ꯑꯗꯨꯕꯨ ꯑꯗꯨꯒꯤ ꯐꯦꯗ ꯁ꯭ꯃꯥꯔꯠ ꯋꯥꯠꯆꯇꯣ ꯑꯗꯨꯒꯤ ꯃꯇꯤꯛ ꯀ꯭ꯋꯥꯂꯤꯇꯤ ꯐꯩ ꯑꯗꯨꯒ ꯃꯥꯒꯤ ꯋꯦꯔꯦꯟꯇꯤꯁꯨ ꯃꯣꯔ ꯗꯦꯟ ꯊ꯭ꯔꯤ ꯌꯔꯁ ꯑꯦꯛꯁꯇꯦꯟ ꯇꯧꯏ ꯑꯗꯨ ꯁ꯭ꯃꯥꯔꯠ ꯋꯥꯠꯆꯇ ꯍꯥꯏꯔꯒꯗꯤ ꯍꯨꯖꯤꯛꯀꯤ ꯐꯥꯏꯔꯕꯣꯜꯠ ꯀꯝꯄꯦꯅꯤꯅ ꯄꯨꯊꯣꯛꯏꯁꯦ ꯑꯗꯨꯛꯀꯤ ꯃꯇꯤꯛ ꯐꯕ ꯁ꯭ꯃꯥꯔꯠ ꯋꯥꯆꯅꯦ ꯍꯥꯏꯖꯅꯤꯉꯦ ꯑꯩ ꯏꯁꯥꯃꯛ ꯑꯦꯛꯁꯄꯦꯔꯤꯌꯦꯟꯁ ꯇꯧꯔꯦ